ꯁꯥꯟꯅ ꯈꯣꯠꯅꯕ ꯍꯥꯏꯕꯁꯦ ꯍꯧꯒꯠꯂꯛꯂꯤꯕ ꯑꯉꯥꯡ ꯑꯃꯒꯤ ꯄꯨꯟꯁꯤꯗ ꯆꯪꯗ꯭ꯔꯕ ꯌꯥꯗ꯭ꯔꯕ ꯃꯊꯦꯜ ꯑꯃꯅꯤ ꯃꯔꯝꯗꯤ ꯁꯥꯟꯅ ꯈꯣꯠꯅꯕꯁꯤꯅ ꯍꯛꯆꯥꯡꯕꯨ ꯐꯍꯜꯂꯤ ꯇꯨꯝꯕ ꯆꯥꯕ ꯅꯨꯡꯉꯥꯏꯍꯜꯂꯤ ꯋꯥꯈꯜ ꯂꯧꯁꯤꯡ ꯍꯦꯟꯒꯠꯍꯜꯂꯤ ꯑꯗꯨꯒ ꯁꯥꯟꯅ ꯈꯣꯠꯅꯕꯁꯤꯅ ꯐꯠꯇꯕ ꯆꯤꯟꯖꯥꯛꯇꯒꯤ ꯂꯥꯞꯊꯣꯛꯄꯁꯨ ꯉꯝꯍꯜꯂꯤ